ꯑꯩꯅ ꯑꯩꯒꯤ ꯀꯦꯔꯤꯌ꯭꯭ꯔꯁꯤ ꯃꯥꯏ ꯄꯥꯛꯅꯕ ꯂꯝꯕꯤꯗ ꯍꯣꯠꯅꯕ ꯄꯥꯝꯃꯤ ꯑꯩ ꯃꯥꯏ ꯄꯥꯛꯍꯧꯗꯔꯕꯗꯤ ꯑꯇꯣꯞꯄ ꯕꯤꯖꯤꯅꯦꯁꯀꯤ ꯀꯔꯕꯥꯔ ꯑꯣꯏꯅ ꯇꯧꯕ ꯄꯥꯝꯃꯤ ꯍꯥꯏꯕꯁꯤ ꯑꯩ ꯍꯥꯏꯅꯤꯡꯏ